ꯍꯜꯂꯣ ꯍꯜꯂꯣ ꯍꯜꯂꯣ ꯑꯥꯎ ꯀꯔꯤꯔꯣ ꯑꯣ ꯑꯣ ꯑꯩ ꯀꯔꯤ ꯀꯔꯤꯔ ꯀꯥꯎꯈ꯭ꯔꯦꯅꯦ ꯅꯪꯅ ꯉꯥꯏꯍꯥꯛ ꯍꯥꯏꯕꯤꯒꯦꯔꯥ ꯑꯣ ꯑꯣ ꯑꯣ ꯑꯣ ꯑꯩ ꯉꯁꯤꯗꯤ ꯅꯪꯂꯣꯏ ꯑꯗꯨ ꯍꯌꯦꯡꯒꯨꯝꯕ ꯄꯨꯡ ꯇꯔꯥꯒꯨꯝꯕꯗ ꯂꯥꯛꯀꯦ ꯎꯝ ꯑꯗꯨꯒ ꯀꯔꯤꯅꯣ ꯗ꯭ꯔꯣꯌꯤꯡ ꯕꯨꯛꯀꯨꯝꯕꯗꯤ ꯌꯥꯎꯕ꯭ꯔꯥ ꯑꯥ ꯑꯗꯨꯗꯤ ꯍꯌꯦꯡ ꯑꯩ ꯄꯨꯡ ꯇꯔꯥꯒꯨꯝꯕꯗ ꯂꯥꯛꯂꯒ ꯀꯂꯦꯛ ꯇꯧꯅꯤꯡꯉꯥꯏ ꯇꯧꯔꯒꯦ ꯑꯣ ꯑꯣ ꯑꯗꯣ ꯍꯧꯖꯤꯛ ꯏꯁꯀꯦꯁ ꯄꯦꯡꯒꯨꯝꯕꯗꯤ ꯐꯪꯒꯦꯔꯥ ꯑꯗꯨꯒꯨꯝꯕ ꯑꯣ

ꯑꯩꯒꯤ ꯑꯉꯥꯡ ꯑꯍꯨꯝꯒꯤꯅꯤ ꯎꯝ ꯑꯣ ꯑꯣ ꯑꯣ ꯐꯔꯦ ꯑꯗꯨ ꯑꯩꯅ ꯑꯩꯒꯤ ꯏꯔꯨꯞꯅ ꯃꯉꯣꯟꯗ ꯍꯥꯏꯕꯤꯒꯦ ꯑꯗꯨꯒ ꯏꯕꯥꯟꯅꯤ ꯄꯨꯟꯅ ꯂꯥꯛꯂꯒꯦ ꯃꯥꯅ ꯀꯔꯤ ꯀꯔꯤ ꯇꯧꯕ꯭ꯔꯥ ꯍꯥꯏꯕꯗꯨ ꯑꯣ ꯍꯣꯏ ꯍꯣꯏ ꯍꯣꯏ ꯑꯩ ꯍꯪꯒꯦ ꯑꯣꯑꯣ ꯐꯔꯦ ꯐꯔꯦ ꯑꯗꯨꯗꯤ ꯑꯗꯨꯝ ꯍꯌꯦꯡ ꯑꯣꯏꯅ ꯑꯗꯨꯝ ꯂꯥꯛꯂꯒꯦꯀꯣ

ꯍꯣꯏ ꯍꯣꯏ ꯑꯩ ꯏꯅꯥꯛ ꯑꯩꯈꯣꯏꯒꯤ ꯏꯅꯥꯛ ꯌꯨꯝ ꯃꯅꯥꯛꯇ ꯂꯩꯕ ꯑꯩꯈꯣꯏꯁꯨ ꯍꯪꯕꯤꯒꯦ ꯑꯗꯨꯒ ꯑꯗꯨꯝ ꯃꯈꯣꯏꯅ ꯄꯥꯝꯕ ꯂꯩꯔꯗꯤ ꯑꯣꯗꯔ ꯇꯧꯍꯟꯒꯦ ꯅꯈꯣꯏꯗ ꯍꯣꯏ ꯍꯣꯏ ꯑꯩ ꯃꯤ ꯑꯅꯤ ꯑꯍꯨꯝ ꯀꯧꯔꯒ ꯂꯥꯛꯀꯦ ꯑꯗꯨꯗ ꯃꯈꯣꯏꯒꯤ ꯗ꯭ꯔꯦꯁꯁꯨ ꯑꯗꯨꯝ ꯐꯪꯒꯅꯤꯅ

ꯑꯣ